ꯍꯜꯂꯣ ꯑꯣ ꯄꯨꯟꯁꯦ ꯑꯩ ꯅꯉꯣꯟꯗ ꯑꯃ ꯍꯪꯒꯦ ꯑꯗꯨꯗꯤ ꯊꯨꯅ ꯄꯥꯡꯊꯣꯛꯄ꯭ꯔꯣ

ꯑꯥ ꯑꯥ ꯑꯣ

ꯑꯥ ꯃꯤ ꯃꯌꯥꯝ ꯂꯥꯛꯂꯒ ꯄꯨꯜꯂꯒ

ꯑꯣ

ꯑꯣ ꯎꯝ

ꯑꯥ ꯑꯥ ꯑꯣ

ꯑꯣ

ꯑꯣ

ꯑꯣ ꯑꯗꯨꯗꯤ ꯌꯥꯝ ꯅꯨꯡꯉꯥꯏꯕ ꯀꯨꯝꯍꯩꯅꯤꯅꯦ ꯑ ꯑ ꯑ ꯑꯣ

ꯑꯣ ꯍꯣꯏ ꯍꯣꯏ ꯍꯣꯏ ꯐꯔꯦ ꯑꯗꯨ ꯑꯗꯨ ꯀꯣꯟꯅ ꯃꯇꯝ ꯂꯩꯔꯕꯗꯤ ꯄꯥꯎ ꯐꯥꯎꯅꯁꯤꯀꯣ ꯉꯁꯤꯗꯤ ꯊꯝꯈ꯭ꯔꯒꯦ ꯑꯥ